ꯑꯩꯅ ꯃꯤꯁꯣꯗꯒꯤ ꯃꯦꯛꯀꯞꯀꯤ ꯄꯣꯠ ꯆꯩ ꯈꯔ ꯀꯛꯄꯅꯦ ꯑꯗꯨ ꯃꯃꯜ ꯂꯤꯁꯤꯡ ꯑꯃ ꯄꯤꯗꯅ ꯀꯛꯄꯅꯦ ꯑꯗꯨꯒ ꯂꯥꯛꯄꯗꯅ ꯑꯣꯟꯅ ꯇꯩꯅꯅ ꯂꯥꯛꯑꯦ ꯐꯣꯇꯣꯗ ꯑꯣꯏꯈꯤꯕ ꯄꯣꯠꯇꯨ ꯑꯣꯏꯔꯛꯇ꯭ꯔꯦ ꯑꯁꯦꯡꯕ ꯂꯥꯛꯄꯗꯗꯤ ꯂꯣꯏꯅ ꯀꯥꯏꯔꯒ ꯂꯥꯛꯑꯦ ꯀ꯭ꯔꯤꯝꯁꯨ ꯌꯥꯗ꯭ꯔꯦ ꯑꯃꯇ ꯑꯗꯨꯕꯨ ꯄꯥꯎꯗ꯭ꯔꯁꯨ ꯁꯤꯖꯤꯟꯅꯕ ꯑꯃꯇ ꯌꯥꯗ꯭ꯔꯦ ꯌꯥꯝ ꯅꯨꯉꯥꯏꯇ꯭ꯔꯦ ꯄꯣꯠ ꯌꯥꯝꯅ ꯐꯠꯇꯕ ꯑꯣꯏꯔꯝꯃꯦ ꯑꯩꯅ ꯎꯈꯤꯕ ꯄꯣꯠꯇꯨꯒ ꯍꯥꯏꯔꯗꯤ ꯌꯥꯝꯅ ꯈꯦꯅꯔꯦ